ꯏꯝꯐꯥꯜ ꯋꯦꯁꯀꯤ ꯖꯤꯂꯥ ꯑꯁꯤꯗ ꯑꯩꯅ ꯂꯩꯔꯤꯕ ꯖꯒꯥ ꯑꯗ꯭ꯋꯥꯏꯗꯗꯤ ꯍꯛꯁꯦꯜꯒꯤ ꯇꯦꯡꯕꯥꯡ ꯑꯁꯤ ꯀꯌꯥ ꯐꯪꯕ ꯑꯣꯏꯗꯦ ꯑꯗꯨꯕꯨ ꯃꯅꯤꯄꯨꯔꯒꯤ ꯑꯣꯏꯅ ꯆꯤꯞ ꯃꯤꯅꯤꯁꯇꯔꯒꯤ ꯍꯛꯁꯦꯜ ꯇꯦꯡꯕꯥꯡ ꯍꯥꯏꯕ ꯁ꯭ꯀꯤꯝ ꯑꯃꯈꯛꯇꯤ ꯈꯪꯖꯩ ꯑꯗꯨꯕꯨ ꯑꯍꯜ ꯑꯣꯏꯔꯕꯁꯤꯡꯒꯤ ꯃꯣꯏꯒꯤꯗꯃꯛꯇꯗꯤ ꯁ꯭ꯀꯤꯝ ꯍꯥꯏꯕ ꯍꯥꯏꯕ ꯀꯔꯤ ꯁꯤꯃꯗꯤ ꯈꯪꯗ꯭ꯔꯦ ꯑꯗꯨꯕꯨ ꯑꯃꯨꯛ ꯑꯃꯨꯛ ꯆꯍꯤꯒꯤ ꯑꯣꯏꯅ ꯑꯍꯜ ꯑꯣꯏꯔꯕꯁꯤꯡꯗ ꯂꯩꯀꯥꯏꯒꯤ ꯃꯤꯍꯨꯠ ꯅꯠꯇ꯭ꯔꯒ ꯄꯣꯂꯤꯇꯤꯀꯦꯜ ꯀꯩꯅꯣꯗ ꯈꯣꯡ ꯊꯥꯡꯖꯤꯜꯂꯛꯄ ꯃꯤꯑꯣꯏꯁꯤꯡꯅ ꯑꯍꯟꯁꯤꯡꯒꯤ ꯈꯨꯗꯣꯜꯄꯣꯠ ꯈꯔ ꯈꯔ ꯇꯝꯕ ꯅꯠꯇꯅ ꯑꯀꯨꯞꯄꯗꯤ ꯈꯪꯕ ꯂꯩꯖꯗ꯭ꯔꯦ